ꯑꯩꯈꯣꯏꯒꯤ ꯊꯧꯕꯥꯜ ꯖꯤꯜꯂꯥꯗ ꯄꯟꯆꯥꯌꯦꯠ ꯒꯕꯔꯃꯦꯟ ꯃ꯭ꯌꯨꯅꯤꯁꯤꯄꯥꯂꯤꯇꯤ ꯀꯥꯎꯟꯁꯤꯜ ꯅꯆꯤꯡꯕ ꯀꯌꯥ ꯑꯃ ꯂꯩ ꯑꯗꯨꯒ ꯑꯦꯝ ꯑꯦꯜ ꯑꯦ ꯃꯌꯥꯝ ꯑꯃꯁꯨ ꯂꯩ ꯑꯦꯝ ꯑꯦꯜ ꯑꯦꯁꯤꯡꯗꯨꯗꯤ ꯃꯦꯘꯆꯟꯗ꯭ꯔ ꯑꯩꯈꯣꯏꯒꯤ ꯋꯥꯡꯈꯦꯝ ꯀꯦꯟꯗ꯭ꯔꯒꯤꯅꯤ ꯃꯍꯥꯛꯅ ꯑꯩꯈꯣꯏꯒꯤ ꯂꯝꯕꯤ ꯊꯣꯡ ꯌꯥꯝ ꯐꯖꯅ ꯁꯦꯝꯕꯤ ꯏꯕꯣꯕꯤ ꯍꯥꯟꯅ ꯆꯤꯞ ꯃꯤꯅꯤꯁꯇꯔ ꯑꯣꯏꯔꯝꯕ ꯑꯦꯛꯁ ꯆꯤꯄ ꯃꯤꯅꯤꯁꯇꯔꯅꯤ ꯃꯍꯥꯛꯅꯁꯨ ꯑꯩꯈꯣꯏꯒꯤ ꯈꯨꯡꯒꯪꯁꯤꯡꯒꯤ ꯑꯀꯣꯏꯕꯗ ꯂꯩꯕ ꯁꯥꯇ꯭ꯔ ꯃꯌꯥꯝ ꯑꯃꯁꯨ ꯊꯕꯛ ꯊꯧꯔꯝ ꯀꯌꯥ ꯍꯥꯞꯄꯤꯗꯨꯅ ꯂꯝꯕꯤ ꯊꯣꯡ ꯏꯟꯐ꯭ꯔꯥ ꯏꯁꯇ꯭ꯔꯛꯆꯔ ꯌꯥꯝꯅ ꯐꯖꯅ ꯁꯦꯝꯒꯠꯄꯤ